ꯑꯥ ꯀꯅꯥ ꯑꯣꯏꯕꯤꯔꯕ꯭ꯔꯣ ꯑꯥ ꯍꯣꯏ ꯍꯣꯏ ꯂꯩꯕꯅꯦ ꯑꯩꯈꯣꯏꯒꯤ ꯈꯨꯟꯗ ꯀꯔꯤ ꯍꯥꯏꯁꯤꯔꯥ ꯌꯥꯝꯅ ꯃꯥꯁ ꯄ꯭ꯔꯗꯛꯁꯟ ꯑꯣꯏꯅ ꯑꯗꯨꯝ ꯁꯦꯝꯕ ꯑꯗꯨꯝ ꯑꯗꯨꯒ ꯑꯁꯤ ꯃꯥꯔꯀꯦꯠꯇ ꯅꯠꯇ꯭ꯔꯒ ꯇꯥꯎꯟ ꯁꯤꯇꯤꯗ ꯑꯗꯨꯝ ꯂꯣꯏ ꯁꯞꯄ꯭ꯂꯥꯏ ꯇꯧꯕꯅꯦ

ꯍꯥꯏꯕꯗꯤ ꯑꯣ ꯎꯝ ꯎꯝ ꯎꯝ ꯎꯝ ꯑꯣ ꯑꯗꯨꯕꯨꯗꯤꯀꯣ ꯑꯩꯈꯣꯏꯅ ꯀꯔꯤ ꯍꯥꯏꯁꯤꯔꯥ ꯑꯥ ꯃꯣꯂꯨꯝ ꯇꯧꯕꯗꯣ ꯑꯄꯤꯛ ꯑꯄꯤꯛꯄ ꯑꯗꯨꯗꯨ ꯌꯥꯝ ꯊꯥꯔꯒ ꯑꯩꯈꯣꯏꯅ ꯄ꯭ꯂꯥꯁꯇꯤꯛ ꯑꯄꯤꯛ ꯑꯄꯤꯛꯄꯗ ꯁꯦꯝꯕ ꯑꯣꯏꯅ ꯑꯗꯨꯝ ꯊꯝꯍꯟꯕꯅꯤ ꯑꯗꯨꯒ ꯑꯗꯣ ꯄꯨꯂꯞꯅ ꯂꯧꯒꯦ ꯍꯥꯏꯒꯦꯔꯥ ꯅꯠꯇ꯭ꯔꯒ ꯅꯪꯅ ꯄꯤꯁꯅ ꯂꯧꯒꯦ ꯍꯥꯏꯒꯦꯔꯥ ꯑꯗꯨꯃꯥꯏꯅ ꯌꯣꯟꯕꯅꯦ ꯕꯦꯝꯕꯨꯒꯤ ꯀꯦꯟ ꯑꯗꯨ ꯑꯩꯈꯣꯏꯅ ꯑꯌꯥꯝꯕ ꯇꯧꯕꯗꯤ ꯑꯗꯨꯝ ꯕꯥꯁꯀꯦꯠ ꯀꯨꯝꯕ ꯅꯠꯇ꯭ꯔꯒ ꯁꯝꯒꯨꯝꯕ ꯅꯠꯇ꯭ꯔꯥ ꯀꯔꯤ ꯍꯥꯏꯁꯤꯔꯥ ꯀꯦꯟꯅꯗꯤ ꯗꯥꯏꯅꯤꯡ ꯇꯦꯕꯜ ꯑꯁ ꯑꯗꯨꯝ ꯅꯍꯥꯟ ꯏꯄꯥ ꯏꯄꯨꯁꯤꯡꯒꯤꯗꯣ ꯑꯗꯨꯒꯨꯝꯕꯗꯨꯅ ꯑꯗꯨ ꯁꯦꯝꯕ ꯅꯠꯇ꯭ꯔꯒ ꯑꯇꯣꯞꯄꯗꯤ ꯑꯗꯨꯝ ꯆꯤꯌꯔꯒꯨꯝꯕꯁꯨ ꯁꯦꯝꯕ ꯌꯥꯏ ꯑꯗꯨꯒ ꯕꯥꯁꯀꯦꯠ ꯑꯄꯤꯛꯄ ꯑꯗꯨꯝ ꯂꯣꯏ ꯁꯦꯝꯃꯦꯗ ꯁꯦꯝꯕ ꯍꯩꯔꯗꯤ ꯑꯗꯨ ꯅꯪ ꯂꯧꯅꯤꯡꯕ꯭ꯔꯥ ꯑꯥ ꯑꯗꯨꯝ ꯑꯩꯈꯣꯏꯒꯤꯀꯣ ꯑꯦꯞ ꯑꯃ ꯂꯩꯕꯅꯦ ꯑꯗꯨ ꯑꯦꯞꯇꯨ ꯆꯪꯂꯗꯤ ꯑꯗꯨꯝ ꯄ꯭ꯔꯗꯛ ꯀꯨꯝꯕꯁꯨ ꯑꯗꯨꯝ ꯑꯩꯈꯣꯏ ꯌꯣꯟꯕꯅꯦ ꯅꯪꯅ ꯑꯗꯨꯝ ꯗꯥꯎꯟꯂꯣꯗ ꯇꯧꯔꯒꯁꯨ ꯌꯦꯡꯕ ꯌꯥꯏ ꯅꯪꯅ ꯌꯦꯡꯅꯤꯡꯉꯦ ꯍꯥꯏꯔꯗꯤ ꯑꯥ ꯎꯝ ꯕꯤꯗꯤꯑꯣꯗꯤ ꯍꯥꯞꯄꯤꯗꯦ ꯑꯗꯨꯕꯨ ꯑꯥ ꯎꯝ ꯏꯁꯇꯦꯞꯋꯥꯏꯁ ꯑꯣꯏꯅꯀꯣ ꯔꯤꯇꯟ ꯑꯣꯏꯅ ꯑꯗꯨꯝ ꯍꯥꯞꯄꯤꯕ ꯅꯪ ꯅꯪ ꯈꯛꯇ ꯅꯠꯇꯦ ꯃꯤ ꯃꯌꯥꯝ ꯍꯪꯕꯅꯦ ꯑꯗꯨꯒꯤꯗꯃꯛꯇ ꯑꯩꯈꯣꯏꯁꯨ ꯑꯗꯨꯝ ꯑꯞꯒ꯭ꯔꯦꯗ ꯇꯧꯕꯒꯨꯝꯕꯅ ꯀꯔꯤ ꯍꯥꯏꯁꯤꯔꯥ ꯑꯥ ꯕꯤꯗꯤꯑꯣ ꯑꯣꯏꯅ ꯁꯦꯝꯒꯦ ꯍꯥꯏꯅ ꯈꯟꯗꯤ ꯈꯜꯂꯤꯕꯅꯤ ꯑꯗꯨꯕꯨ ꯁꯦꯝꯕꯗꯤ ꯁꯦꯝꯗꯕ ꯑꯗꯨꯝ ꯏꯁꯇꯦꯞꯋꯥꯏꯁ ꯑꯣꯏꯅ ꯑꯗꯨꯝ ꯏꯕꯗꯤ ꯏꯊꯣꯛꯄ ꯉꯥꯛꯇ ꯅꯪ ꯀꯗꯥꯏꯗꯒꯤꯅꯣ ꯑꯣ ꯑꯩꯈꯣꯏꯗꯤ ꯎꯈꯣꯡ ꯈꯨꯜꯗꯒꯤꯅꯤ ꯍꯣꯏ ꯍꯣꯏ ꯍꯣꯏ ꯑꯥ ꯅꯪꯅ ꯂꯧꯒꯗꯕꯗꯨ ꯁꯠ ꯁꯠ ꯂꯧꯗ꯭ꯔꯗꯤ ꯃꯤ ꯃꯌꯥꯝ ꯑꯣꯗꯔ ꯂꯩꯕꯅꯤꯅ ꯐꯪꯗꯕꯅꯦ ꯑꯥ ꯍꯣꯏ ꯍꯣꯏ ꯑꯗꯨꯗꯤꯀꯣ ꯊꯝꯂꯒꯦ